ꯚꯥꯔꯠꯀꯤ ꯍꯦꯜꯊ ꯀꯤꯌꯔꯒꯤ ꯐꯤꯕꯝ ꯑꯁꯤ ꯌꯥꯝꯅ ꯐꯕꯗꯤ ꯑꯣꯏꯗ꯭ꯔꯤ ꯈꯔ ꯃꯈꯩ ꯑꯗꯨꯝ ꯁꯣꯠꯊꯔꯤ ꯑꯊꯥꯞꯄ ꯈꯨꯡꯒꯪꯁꯤꯡꯗꯅ ꯍꯦꯟꯅ ꯍꯦꯜꯊ ꯀꯤꯌꯔꯒꯤ ꯑꯋꯥꯕ ꯃꯥꯏꯌꯣꯛꯅꯔꯤ ꯗꯣꯛꯇꯔ ꯃꯇꯤꯛ ꯆꯥꯅ ꯂꯩꯇꯕ ꯍꯦꯜꯊ ꯁꯦꯛꯇꯔ ꯀꯌꯥ ꯑꯃ ꯚꯥꯔꯠꯀꯤ ꯃꯐꯝ ꯀꯌꯥꯗ ꯂꯩꯔꯤ ꯑꯗꯨꯅ ꯐꯖꯅ ꯃꯇꯝ ꯆꯥꯅ ꯂꯥꯏꯌꯦꯡꯕ ꯉꯝꯗꯕꯒꯤ ꯑꯋꯥꯕ ꯀꯌꯥ ꯂꯥꯏꯔꯕ ꯄ꯭ꯔꯖꯥꯁꯤꯡꯅꯗꯤ ꯃꯥꯏꯌꯣꯛꯅꯔꯤ ꯑꯥꯁꯥꯒꯤ ꯈꯨꯗꯣꯡ ꯆꯥꯕ ꯐꯪꯗꯕ ꯃꯤꯔꯣꯟꯕꯤ ꯀꯌꯥꯁꯨ ꯂꯩꯔꯤ ꯑꯗꯨꯒ ꯑꯉꯥꯡ ꯃꯇꯝ ꯆꯥꯅ ꯍꯤꯗꯥꯛ ꯀꯥꯞꯊꯣꯛꯄ ꯉꯝꯗꯕ ꯀꯌꯥ ꯑꯃꯁꯨ ꯌꯥꯎꯔꯤ ꯑꯗꯨꯅ ꯚꯥꯔꯠꯀꯤ ꯈꯨꯡꯒꯪꯁꯤꯡꯗ ꯂꯩꯔꯤꯕ ꯍꯦꯜꯊ ꯀꯤꯌꯔꯒꯤ ꯐꯤꯕꯝ ꯑꯁꯤ ꯈꯔ ꯃꯈꯩꯗꯤ ꯑꯋꯥꯠ ꯑꯄꯥꯇꯅ ꯊꯜꯂꯤ